ꯑꯥꯔꯠ ꯑꯦꯟ ꯀ꯭ꯔꯥꯐꯇ ꯌꯥꯝꯅ ꯀꯥꯟꯅꯕ ꯐꯪꯕ ꯑꯁꯤ ꯑꯥꯔꯠ ꯑꯃꯗꯤ ꯀ꯭ꯔꯥꯐꯁꯤꯅ ꯑꯩꯈꯣꯏꯒꯤ ꯅꯥꯠꯀꯤ ꯑꯣꯏꯕ ꯄꯣꯠꯊꯣꯛ ꯀꯌꯥꯕꯨ ꯃꯌꯥꯝꯗ ꯁꯛ ꯈꯪꯍꯟꯕ ꯑꯁꯤ ꯑꯣꯏꯍꯜꯂꯤ ꯍꯥꯏꯕꯁꯤꯅꯤ

ꯑꯥꯔꯇꯤꯁ ꯅꯠꯇ꯭ꯔꯒ ꯀ꯭ꯔꯥꯐꯁꯃꯦꯟ ꯑꯃꯕꯨ ꯀꯔꯝꯅ ꯄꯨꯛꯅꯤꯡ ꯊꯧꯒꯠꯄꯒꯦ ꯍꯥꯏꯔꯒꯗꯤ ꯃꯍꯥꯛꯀꯤ ꯑꯀꯣꯏꯕꯗ ꯂꯩꯔꯤꯕ ꯃꯤꯑꯣꯏꯁꯤꯡꯒꯤ ꯃꯈꯣꯏꯒꯤ ꯈꯨꯗꯣꯡ ꯆꯥꯗꯕ ꯅꯠꯇ꯭ꯔꯒꯅ ꯃꯈꯣꯏꯒꯤ ꯗꯔꯀꯥꯔ ꯑꯣꯏꯕ ꯑꯗꯨꯒꯨꯝꯂꯕ ꯊꯧꯗꯣꯛꯁꯤꯡ ꯎꯔꯕ ꯃꯇꯨꯡꯗ ꯃꯈꯣꯏꯗ ꯃꯗꯨꯗꯒꯤ ꯋꯥꯈꯟꯗ ꯊꯣꯛꯂꯛꯄ ꯑꯗꯨꯅ ꯃꯈꯣꯏꯗ ꯏꯟꯁꯄꯥꯌꯔ ꯇꯧꯏ